ꯑꯦꯛꯖꯥꯝꯄꯜ ꯑꯣꯏꯅ ꯃꯅꯤꯄꯨꯔ ꯂꯧꯔꯒꯦ ꯃꯅꯤꯄꯨꯔꯗꯤ ꯂꯝ ꯄꯤꯛꯄꯅꯤꯅ ꯂꯧꯎ ꯁꯤꯡꯎꯕꯒꯤ ꯂꯝꯁꯨ ꯇꯁꯦꯡꯅ ꯄꯤꯛꯏ ꯑꯗꯨꯅ ꯈꯨꯡꯒꯪꯗ ꯂꯩꯔꯤꯕ ꯃꯌꯥꯝ ꯂꯧꯎ ꯁꯤꯡꯎꯕꯒꯤ ꯀꯩꯅꯣꯗ ꯃꯇꯦꯡ ꯄꯥꯡꯉꯤ ꯐꯥꯔꯃꯔꯁꯤꯡꯁꯤꯁꯨ ꯃꯣꯏꯒ ꯃꯄꯥꯜꯂꯝꯗ ꯂꯩꯕ ꯃꯌꯥꯝꯗꯨꯒ ꯀꯣꯝꯄꯦꯌꯔ ꯇꯧꯅꯕ ꯀꯥꯟꯗꯗꯤ ꯇꯁꯦꯡꯅ ꯈꯦꯠꯅꯩ ꯃꯅꯤꯄꯨꯔꯗꯗꯤ ꯐꯧꯅ ꯃꯔꯝ ꯐꯧꯅ ꯈꯔ ꯍꯦꯟꯅ ꯊꯥꯏ ꯐꯧ ꯊꯥꯕ ꯂꯣꯏꯈ꯭ꯔꯕ ꯃꯇꯨꯡꯗ ꯁꯤꯖꯤꯅꯦꯜ ꯚꯤꯖꯤꯇꯦꯕꯜ ꯈꯔ ꯊꯥꯏ ꯑꯗꯣ ꯄ꯭ꯔꯣꯕ꯭ꯂꯦꯝ ꯑꯃ ꯑꯇꯣꯞꯄ ꯂꯥꯔꯖ ꯁꯦꯛꯇꯔ ꯑꯦꯒ꯭ꯔꯤ ꯕꯤꯁꯅꯦꯁ ꯀ ꯈꯦꯠꯅꯕ ꯍꯥꯏꯔꯒꯗꯤ ꯃꯅꯤꯄꯨꯔꯗꯗꯤ ꯍꯥꯔ ꯕꯥꯎ ꯐꯪꯕ ꯌꯥꯝꯅ ꯋꯥꯕ ꯂꯝ ꯑꯃ ꯑꯣꯏ ꯍꯥꯔꯁꯦ ꯐꯥꯔꯃꯔꯁꯤꯡꯗ ꯀꯔꯤꯒꯤ ꯈꯨꯠꯊꯥꯡꯗ ꯌꯧꯍꯟꯒꯦ ꯍꯥꯏꯔꯀꯥꯟꯗꯗꯤ ꯏꯁꯇꯦꯠ ꯑꯦꯒ꯭ꯔꯤꯀꯜꯆꯔ ꯗꯤꯄꯥꯔꯠꯃꯦꯟꯒꯤ ꯈꯨꯠꯊꯥꯡꯗꯒꯤ ꯌꯧꯍꯜꯂꯤ ꯃꯁꯤꯗꯅ ꯑꯄꯤꯛꯄ ꯃꯃꯜꯗ ꯐꯪꯉꯤ ꯄꯣꯀꯦꯠꯇꯒꯤ ꯂꯧꯊꯣꯛꯑꯒ ꯍꯥꯔ ꯂꯩꯕꯕꯨꯗꯤ ꯒꯣꯔꯃꯦꯟꯒꯤ ꯏꯁꯀꯤꯝꯒꯨꯝꯕ ꯒꯣꯔꯃꯦꯟꯒꯤ ꯌꯦꯜꯂꯛꯄꯗꯒꯤ ꯂꯧꯕꯅ ꯑꯣꯏꯖꯩ ꯍꯥꯏꯗꯨꯅ ꯑꯗꯨꯕꯨ ꯍꯥꯔꯁꯦ ꯄꯨꯔꯛꯄꯗ ꯄ꯭ꯔꯣꯕ꯭ꯂꯦꯝ ꯂꯩꯕꯁꯨ ꯐꯅꯌꯥꯝ ꯌꯥꯎꯋꯤ ꯑꯗꯨꯅ ꯍꯥꯔ ꯆꯥꯏꯒꯗꯕ ꯃꯤꯒꯤ ꯕꯦꯖꯜ ꯗꯣꯁ ꯀꯥꯏꯅ ꯂꯩ ꯑꯗꯨꯒ ꯗꯣꯁ ꯃꯈꯜ ꯃꯈꯜ ꯊ꯭ꯔꯤ ꯇꯥꯏꯝꯁ ꯆꯥꯏꯕ ꯑꯗꯒꯤꯗꯤ ꯃꯥꯒꯤ ꯏꯅꯤꯁꯤꯌꯦꯇꯤꯡ ꯇꯥꯏꯝꯗ ꯆꯥꯏꯒꯗꯕꯗꯣ ꯐꯪꯍꯧꯗꯗꯅ ꯆꯥꯏꯗꯗꯅ ꯄꯣꯠꯊꯣꯛ ꯃꯔꯥꯡ ꯀꯥꯏꯗꯕꯒꯤ ꯄ꯭ꯔꯣꯕ꯭ꯂꯦꯝꯁꯦ ꯃꯅꯤꯄꯨꯔꯗ ꯈꯔ ꯇꯣꯏꯅ ꯊꯣꯛꯏ